ꯑꯩꯅ ꯅꯣꯡꯃ ꯂꯥꯏꯔꯤꯛ ꯑꯃ ꯄꯥꯔꯝꯈꯤ ꯑꯗꯨꯗꯤ ꯂꯥꯏꯔꯤꯛꯇꯨ ꯑꯦꯂꯕꯦꯟ ꯃꯤꯅꯠ ꯍꯥꯏꯌꯦ ꯂꯥꯏꯔꯤꯛꯇꯨꯒꯤ ꯃꯃꯤꯡꯅ ꯑꯩꯅ ꯌꯥꯝꯅ ꯄꯥꯝꯒꯅꯤꯅ ꯈꯜꯂꯒ ꯄꯥꯈꯤꯕ ꯅꯠꯇꯦ ꯑꯗꯨꯕꯨ ꯂꯥꯏꯔꯤꯛꯇꯨ ꯁꯨꯝ ꯄꯥꯔ ꯄꯥꯔꯒ ꯑꯍꯧꯕꯗ ꯑꯍꯥꯟꯕꯗꯗꯤ ꯌꯥꯝꯅ ꯀꯩꯁꯨ ꯅꯨꯡꯉꯥꯏꯕ ꯌꯥꯝ ꯏꯟꯇꯔꯦꯁꯇꯤꯡ ꯑꯣꯏꯕ ꯑꯣꯏꯈꯤꯗꯦ ꯑꯗꯨꯕꯨ ꯇꯪꯈꯥꯜ ꯆꯟꯁꯤꯜꯂꯛꯄ ꯂꯣꯏꯁꯤꯜꯂꯛꯄꯗ ꯌꯥꯝꯅ ꯏꯟꯇꯔꯦꯁꯇꯤꯡ ꯑꯣꯏꯕ ꯑꯗꯨꯒꯨꯝꯕ ꯂꯥꯏꯔꯤꯛꯅꯤ ꯂꯥꯏꯔꯤꯛꯇꯨ ꯑꯦꯂꯕꯦꯟ ꯃꯤꯅꯠ ꯍꯥꯏꯌꯦ ꯄꯥꯎꯂꯣ ꯁꯤꯜꯂꯣꯅ ꯏꯕꯅꯤ ꯃꯇꯝꯗꯨꯗ ꯂꯥꯏꯔꯤꯛꯇꯨꯗ ꯍꯥꯏꯔꯤꯕ ꯋꯥꯔꯤꯁꯤꯡ ꯑꯗꯨ ꯂꯩꯁꯥꯕꯤ ꯃꯆꯥ ꯑꯃꯒꯤ ꯄꯨꯟꯁꯤ ꯋꯥꯔꯦꯡꯅꯦ ꯃꯥꯅ ꯀꯔꯝꯃꯥꯏꯅ ꯃꯁꯥꯁꯦ ꯃꯥꯒꯤ ꯕꯔꯖꯅꯤꯇꯤ ꯀꯃꯥꯏꯅ ꯃꯥꯡꯈꯤꯕ ꯑꯗꯒꯤ ꯃꯥꯒꯤ ꯑꯗꯨꯗ ꯌꯥꯎꯔꯝꯈꯤꯕ ꯑꯍꯥꯟꯕꯗ ꯃꯥꯅ ꯌꯥꯝ ꯂꯥꯏꯔꯕꯅ ꯃꯔꯝ ꯑꯣꯏꯔꯒ ꯃꯥꯁꯦ ꯗꯨꯀꯥꯟꯗ ꯆꯠ ꯆꯠꯇꯅ ꯊꯕꯛ ꯌꯥꯝꯅ ꯁꯨꯗꯅ ꯃꯤꯒꯤ ꯑꯋꯥꯠ ꯑꯄꯥ ꯌꯦꯡꯁꯤꯟꯗꯅ ꯌꯥꯝ ꯑꯗꯨꯃꯥꯏꯅ ꯄꯩꯁꯥ ꯇꯥꯟꯗꯅ ꯂꯩꯔꯝꯃꯦ ꯅꯣꯡꯃꯒꯤ ꯆꯥꯔꯥ ꯇꯥꯟꯗꯅ ꯑꯗꯒꯤ ꯃꯥꯁꯦ ꯁꯨꯝ ꯂꯩꯔꯛꯈꯤꯕꯁꯤꯗꯗꯤ ꯃꯥꯁꯦ ꯅꯣꯡꯃ ꯁꯛꯈꯪꯗꯕ ꯅꯨꯄꯥ ꯑꯃ ꯊꯦꯡꯅꯈꯤ ꯊꯦꯡꯅꯈꯤꯕꯁꯤꯗ ꯃꯕꯥꯟꯅꯤꯁꯦ ꯁꯨꯝ ꯇꯣꯏꯅ ꯊꯦꯡꯅꯁꯤꯜꯂꯛꯑꯦ ꯑꯗꯩꯗꯤ ꯃꯕꯥꯟꯅꯤ ꯁꯛꯈꯪꯅꯔꯛꯑꯦ ꯁꯛꯈꯪꯅꯔꯛꯄꯗꯒꯤ ꯌꯥꯝꯅ ꯅꯨꯁꯤꯅꯔꯛꯑꯦ ꯅꯨꯡꯁꯤꯅꯔꯛꯄꯗꯒꯤ ꯌꯨꯝꯗꯅ ꯃꯃꯥꯁꯤꯅ ꯄꯩꯁꯥ ꯇꯥꯟꯕ ꯆꯠꯈꯤꯕꯅꯤ ꯑꯗꯨꯅ ꯃꯃꯥꯁꯤꯅ ꯃꯥꯕꯨ ꯌꯥꯝꯅ ꯀꯟꯅ ꯉꯥꯏꯍꯧꯔꯤ ꯐꯣꯟꯒ ꯂꯩꯕ ꯅꯠꯇꯦ ꯃꯇꯝꯗꯨꯗ ꯑꯗꯒꯤ ꯃꯥꯒꯤ ꯃꯆꯥꯅꯨꯄꯤꯁꯤꯅ ꯍꯜꯂꯛꯈꯤꯗꯦ ꯅꯣꯡꯃꯗꯤ ꯀꯃꯥꯏꯅ ꯇꯧꯒꯦꯗ ꯌꯨꯝ ꯊꯪꯅꯕꯁꯤꯗ ꯃꯕꯥꯟꯅꯤ ꯂꯩꯕꯒꯤ ꯃꯐꯝꯁꯦ ꯌꯥꯝꯅ ꯊꯪꯅꯅ ꯂꯩꯔꯝꯃꯤ ꯑꯗꯨꯗ ꯅꯨꯄꯤꯗꯨꯅ ꯃꯥꯅ ꯆꯠꯊꯣꯛ ꯆꯠꯁꯤꯟ ꯇꯧꯕꯁꯦ ꯅꯨꯄꯥꯁꯦ ꯌꯥꯝ ꯇꯣꯏꯅ ꯁꯨꯝ ꯊꯦꯡꯅꯔꯛꯏ ꯑꯗꯒꯤ ꯅꯨꯄꯥꯁꯤꯒ ꯁꯨꯝ ꯈꯪꯅꯔꯛꯈꯤꯕꯗꯒꯤ ꯃꯕꯥꯟꯅꯤꯁꯦ ꯅꯣꯡꯃ ꯃꯥꯅ ꯀꯣꯆꯤꯡ ꯆꯠꯄꯒꯤꯁꯤꯗ ꯅꯨꯄꯥꯁꯤꯅ ꯀꯣꯆꯤꯡ ꯆꯠꯄꯒꯤꯁꯤꯗ ꯍꯜꯂꯛꯄꯁꯦ ꯃꯕꯥꯟꯅꯤ ꯊꯦꯡꯅꯔꯦ ꯊꯦꯡꯅꯕꯒꯤꯁꯤꯗꯗꯤ ꯅꯨꯄꯤꯁꯦ ꯑꯗꯨꯝ ꯋꯥꯈꯜ ꯍꯣꯡꯉꯦ ꯍꯣꯡꯉꯛꯄꯁꯤꯗ ꯃꯕꯥꯟꯅꯤ ꯑꯗꯨꯝ ꯅꯨꯡꯁꯤꯅꯔꯦ ꯅꯨꯡꯁꯤꯅꯔꯛꯈꯤꯕꯁꯤꯗ ꯃꯥꯒꯤ ꯕꯔꯖꯤꯅꯤꯇꯤ ꯑꯍꯥꯟꯕꯁꯦ ꯃꯥꯁꯦ ꯑꯗꯨꯗ ꯃꯥꯡꯈ꯭ꯔꯦ ꯂꯣꯏꯈ꯭ꯔꯦ ꯅꯨꯄꯥꯗꯨꯅ ꯑꯦꯂꯕꯦꯟ ꯃꯤꯅꯠ ꯍꯥꯏꯕꯅꯤ ꯑꯗꯨ ꯋꯥꯔꯤꯁꯤꯒꯤ ꯃꯄꯨꯡ ꯑꯣꯏꯕ ꯋꯥꯗꯤ ꯀꯔꯤꯅꯣ ꯍꯥꯏꯔꯒ ꯅꯨꯄꯤꯁꯤꯅ ꯃꯇꯧ ꯀꯔꯝꯅ ꯃꯥꯒꯤ ꯃꯄꯨꯟꯁꯤ ꯃꯥꯡꯈꯤꯕ ꯑꯗꯒꯤ ꯌꯥꯝꯅ ꯌꯥꯝꯅ ꯃꯥꯏꯌꯣꯛꯅꯈꯤꯕ ꯑꯋꯥꯕ ꯃꯌꯥꯝ ꯃꯥꯒꯤ ꯊꯕꯛ ꯇꯧꯕꯗ ꯃꯄꯨꯟꯁꯤ ꯑꯃ ꯍꯤꯡꯅꯕ ꯍꯣꯠꯅꯕꯗ ꯆꯪꯗꯕ ꯌꯥꯗꯕ ꯇꯥꯟꯐꯝ ꯊꯣꯛꯄ ꯄꯩꯁꯥ ꯑꯗꯒꯤ ꯑꯗꯨꯗ ꯆꯪꯈꯤꯕ ꯃꯥꯒꯤ ꯋꯥꯈꯤꯕ ꯃꯄꯨꯟꯁꯤꯒꯤ ꯑꯗꯨ ꯃꯌꯥꯝꯁꯤ ꯊꯦꯡꯅꯔꯛꯀꯥꯟꯗ ꯃꯉꯣꯟꯗ ꯃꯥꯡꯈꯤꯕ ꯑꯃ ꯑꯗꯨꯗ ꯋꯥꯔꯤꯁꯤ ꯄꯥꯔꯀꯥꯟꯗ ꯑꯩꯉꯣꯟꯗ ꯀꯥꯟꯅꯕ ꯍꯥꯏꯕꯁꯤꯃ ꯀꯌꯥꯝ ꯋꯥꯅ ꯑꯩꯈꯣꯏꯅ ꯃꯤ ꯃꯤꯑꯣꯏꯕ ꯑꯃꯅ ꯍꯤꯡꯕꯗ ꯆꯪꯗꯕ ꯌꯥꯗꯕ ꯄꯣꯠꯂꯝꯁꯤꯡ ꯀꯌꯥꯝ ꯋꯥꯅ ꯇꯥꯟꯒꯦ ꯑꯗꯒꯤ ꯏꯁꯥꯒꯤ ꯀꯔꯤ ꯃꯥꯡꯈꯤꯒꯗꯒꯦ ꯍꯥꯏꯕ ꯑꯃ ꯋꯥꯔꯤꯁꯤꯗ ꯑꯩꯅ ꯈꯪꯕ ꯉꯝꯃꯦ ꯑꯩꯅ ꯌꯥꯝꯅ ꯄꯥꯝꯅ ꯄꯥꯖꯈꯤꯕ ꯂꯥꯏꯔꯤꯛ ꯑꯗꯨꯅꯤ